ꯀꯪꯂꯩ ꯔꯦꯁꯇꯨꯔꯦꯟꯒꯤ ꯔꯤꯁꯦꯞꯁꯟ ꯑꯣꯏꯕꯤꯔꯕ꯭ꯔꯥ ꯑꯩꯅ ꯑꯩꯅ ꯉꯁꯥꯏ ꯃꯣꯃꯣꯒ ꯁꯨꯞꯀ ꯑꯣꯗꯔ ꯇꯧꯖꯒꯤꯕꯅꯤ ꯔꯦꯁꯇꯨꯔꯦꯟ ꯑꯁꯤꯗꯒꯤ ꯑꯗꯨꯕꯨ ꯃꯣꯃꯣꯗꯤ ꯐꯪꯖꯔꯦ ꯑꯗꯨꯒ ꯁꯨꯞꯇꯤ ꯌꯥꯎꯔꯛꯇ꯭ꯔꯦ ꯌꯥꯔꯒꯗꯤ ꯁꯤꯒꯨꯝꯕ ꯊꯧꯗꯣꯛ ꯍꯥꯏꯕꯗꯤ ꯈꯔ ꯆꯦꯛꯁꯤꯟꯅ ꯃꯊꯪꯗꯤ ꯄꯤꯕꯤꯅꯕ ꯍꯥꯏꯖꯔꯤ